ꯏꯪꯈꯣꯜ ꯅꯧꯅ ꯀꯣꯏꯔꯛꯏꯕ ꯃꯤꯁꯤꯡꯗ ꯑꯩꯅ ꯍꯥꯏꯅꯤꯡꯕ ꯍꯥꯏꯕꯕꯨ ꯉꯁꯥꯏꯒꯤ ꯀꯩꯅꯣꯁꯦ ꯑꯩꯈꯣꯏ ꯔꯁꯥꯌꯥꯏꯟꯒꯤ ꯍꯥꯞꯄꯤꯕ ꯀꯦꯃꯤꯀꯦꯜꯁꯤꯡꯁꯦ ꯃꯁꯤꯁꯦ ꯌꯥꯔꯤꯃꯈꯩ ꯁꯤꯖꯤꯟꯅꯕꯤꯗꯕ ꯑꯗꯨꯒ ꯑꯩꯈꯣꯏꯒꯤ ꯈꯨꯠꯁꯦꯝꯒꯤ ꯑꯣꯏꯕ ꯍꯥꯔ ꯅꯨꯡ ꯍꯥꯏꯕꯗꯤ ꯁꯟꯊꯤ ꯁꯟꯌꯨꯡ ꯑꯗꯒꯤ ꯌꯦꯟꯊꯤ ꯀꯔꯤ ꯀꯔꯥ ꯁꯤꯒꯨꯝꯕ ꯄꯠꯊ ꯄꯨꯝꯊꯕ ꯂꯩꯗꯅ ꯁꯤꯒꯨꯝꯕꯁꯤꯡꯁꯦ ꯁꯤꯁꯦ ꯁꯤꯖꯤꯟꯅꯕꯤꯕ ꯑꯗꯨꯃꯥꯏꯅ ꯍꯥꯏꯅꯤꯡꯉꯤ ꯑꯗꯨꯒ ꯑꯩꯈꯣꯏꯒꯤ ꯏꯪꯈꯣꯜꯒꯤ ꯀꯥꯆꯤꯟ ꯑꯃꯗ ꯀꯣ ꯃꯆꯥ ꯑꯃꯗ ꯍꯥꯏ ꯇꯥꯔꯦ ꯃꯆꯤ ꯀꯩꯅꯣ ꯀꯣꯝ ꯑꯃ ꯇꯧꯔꯅꯤꯗꯅ ꯑꯗꯨꯒ ꯀꯣꯝꯁꯤ ꯇꯧꯔꯀꯥꯟꯗ ꯑꯩꯈꯣꯏꯒꯤ ꯏꯃꯨꯡꯒꯤ ꯋꯦꯁ ꯄ꯭ꯔꯗꯛꯁꯤꯡꯁꯦ ꯑꯩꯈꯣꯏ ꯏꯃꯨꯡꯗ ꯁꯤꯖꯤꯟꯅꯕꯒꯤ ꯂꯦꯝꯍꯧꯔꯤꯕ ꯋꯦꯁ ꯄ꯭ꯔꯗꯛꯁꯤꯡꯁꯦ ꯃꯁꯤꯒꯤꯁꯤ ꯑꯗꯨꯗ ꯍꯥꯞꯆꯤꯟ ꯈꯣꯠꯆꯤꯜꯂꯀꯥꯟꯗ ꯑꯗꯒꯤ ꯏꯁꯤꯡꯒ ꯍꯥꯞꯄꯒ ꯄꯠꯊ ꯄꯨꯝꯊ ꯄꯠꯊ ꯄꯨꯝꯊꯍꯜꯂꯦꯗꯅꯥ ꯑꯗꯨꯒ ꯀꯝꯄꯣꯁ ꯍꯥꯔ ꯍꯥꯏ ꯇꯥꯔꯦ ꯀꯣ ꯑꯗꯨꯃꯥꯏꯅ ꯄꯠꯊꯍꯜꯂꯀꯥꯟꯗ ꯁꯦꯝꯃꯒ ꯑꯗꯨꯃꯥꯏꯅꯒ ꯇꯧꯔꯒ ꯍꯥꯞꯄ ꯍꯥꯔꯗꯣ ꯑꯗꯨꯒꯤꯗꯣ ꯌꯥꯝꯅ ꯀꯥꯟꯅꯕ ꯍꯥꯏ ꯇꯥꯔꯦ ꯏꯪꯈꯣꯜ ꯀꯩꯅꯣ ꯁꯤꯖꯤꯟꯅꯕ ꯃꯇꯝꯗ ꯏꯪꯈꯣꯜ ꯁꯨꯕ ꯃꯇꯝꯗ ꯑꯗꯨꯃꯥꯏꯅ ꯍꯥꯞꯄꯒ ꯁꯦꯝꯕꯁꯤꯅ ꯑꯩꯈꯣꯏꯅ ꯃꯗꯨꯗꯒꯤ ꯄꯨꯠꯊꯣꯔꯛꯄ ꯄ꯭ꯔꯗꯛꯁꯤꯡ ꯑꯁꯦ ꯁꯤꯁꯤꯅ ꯑꯩꯈꯣꯏ ꯍꯛꯆꯥꯡꯗꯁꯨ ꯌꯥꯝ ꯀꯥꯟꯅꯕ ꯆꯥꯕ ꯈꯣꯠꯄ ꯃꯇꯝꯗ ꯀꯦꯃꯤꯀꯦꯜꯁꯤꯡ ꯍꯥꯔ ꯅꯨꯡ ꯑꯩꯈꯣꯏꯒꯤ ꯀꯦꯃꯤꯀꯦꯜ ꯌꯥꯎꯕꯁꯤꯡꯁꯦ ꯍꯥꯞꯇ꯭ꯔꯕꯅꯤꯅ ꯑꯗꯨꯃꯥꯏꯅ ꯍꯥꯏꯅꯤꯡꯉꯤ ꯏꯪꯈꯣꯜ ꯑꯅꯧꯕ ꯀꯣꯏꯔꯛꯏꯕ ꯍꯧꯔꯛꯏꯕꯁꯤꯡꯁꯤꯗ ꯌꯥꯔꯤꯕꯃꯈꯩ ꯁꯟꯊꯤ ꯁꯟꯌꯨꯡ ꯌꯦꯟꯊꯤ ꯀꯔꯤ ꯀꯔꯥ ꯁꯨꯝꯕ ꯂꯩꯗꯅ ꯁꯤꯒꯨꯝꯕꯁꯤꯡꯁꯦ ꯍꯥꯞꯄꯒ